ꯄꯄꯥꯒꯤ ꯕꯔꯠꯗꯦꯅ ꯁꯦꯞꯇꯦꯝꯕꯔ ꯇꯣꯏꯟꯇꯤ ꯐꯔꯁ ꯑꯗꯒꯤ ꯃꯃꯥꯒꯤ ꯕꯔꯠꯗꯦꯅ ꯁꯦꯞꯇꯦꯝꯕꯔ ꯇꯣꯏꯟꯇꯤ ꯑꯩꯠ ꯑꯗꯒꯤ ꯃꯌꯥꯝꯅ ꯈ꯭ꯋꯥꯏꯗꯒꯤ ꯄꯥꯝꯅꯕ ꯈꯧꯔꯥꯡꯅ ꯉꯥꯏꯅꯕ ꯅꯨꯃꯤꯠ ꯐꯣꯇꯤꯟ ꯐꯦꯕ꯭ꯋꯥꯔꯤ ꯕꯦꯂꯦꯟꯇꯥꯏꯟ ꯗꯦ ꯑꯗꯒꯤ ꯑꯩ ꯏꯁꯥꯃꯛꯀꯤ ꯕꯔꯠꯗꯦꯅ ꯇ꯭ꯋꯦꯜꯞ ꯗꯤꯁꯦꯝꯕꯔ ꯃꯌꯥꯝꯅ ꯍꯦꯟꯅ ꯈꯪꯅꯕ ꯅꯨꯄꯤ ꯂꯥꯟ ꯅꯨꯃꯤꯠ ꯑꯗꯒꯤ ꯑꯩꯒꯤ ꯆꯤꯆꯦꯌꯥꯏꯒꯤ ꯕꯔꯠꯗꯦꯅ ꯇꯣꯏꯟꯇꯤ ꯐꯁ ꯗꯤꯁꯦꯝꯕꯔ